ꯀꯩꯒꯨꯝꯕ ꯑꯝꯇ ꯍꯪꯖꯒꯦ ꯑꯣ ꯑꯩꯁꯦ ꯍꯌꯦꯡ ꯂꯥꯛꯂꯤꯕ ꯇꯥꯔꯤꯛ ꯀꯨꯟꯁꯤꯗ ꯀꯛꯆꯤꯡꯗꯒꯤ ꯏꯝꯐꯥꯜ ꯕꯥꯎꯃꯩ ꯆꯠꯀꯗꯕ ꯑꯗꯨꯗ ꯕꯁꯀꯤ ꯁꯔꯚꯤꯁ ꯅꯠꯇ꯭ꯔꯒꯅ ꯀꯦꯞꯀꯤ ꯂꯩꯕꯤꯕ꯭ꯔꯥ ꯂꯩꯔꯒꯗꯤ ꯇꯤꯛꯀꯦꯠ ꯃꯃꯟꯁꯨ ꯍꯥꯏꯕꯤꯎ ꯑꯣ ꯌꯥꯝꯅ ꯅꯨꯉꯥꯏꯔꯦ ꯑꯗꯨꯗꯤ ꯑꯀꯨꯞꯄ ꯃꯔꯣꯟ ꯇꯥꯛꯄꯤꯕꯒꯤꯗꯃꯛꯇ ꯑꯩ ꯍꯌꯦꯡ ꯁꯨꯡꯁꯣꯏ ꯁꯣꯏꯗꯅ ꯇꯥꯔꯤꯛ ꯀꯨꯟꯁꯤꯗ ꯑꯩ ꯂꯥꯛꯆꯔꯒꯦ